ꯍꯜꯂꯣ ꯁꯤ ꯀꯁꯇꯃꯔꯔꯣ ꯀꯔꯤ ꯂꯩꯀꯥꯏꯗꯒꯤꯅꯣ ꯑꯣ ꯑꯣ ꯉꯁꯥꯏ ꯅꯪꯒꯤ ꯃꯤꯁ ꯀꯣꯜ ꯎꯕ ꯑꯗꯨ ꯑꯗꯨꯒꯤꯗꯃꯛꯇ ꯑꯃꯨꯛꯀ ꯀꯣꯜ ꯇꯧꯔꯀꯄꯅꯦ ꯎꯝ ꯍꯣꯏ ꯍꯣꯏ ꯍꯣꯏ ꯍꯣꯏ ꯒꯦꯠꯇꯨ ꯉꯁꯤ ꯁꯟꯗꯦ ꯅꯠꯇ꯭ꯔꯣ ꯍꯥꯏꯔꯗꯤ ꯃꯟꯗꯦ ꯇ꯭ꯋꯤꯁꯗꯦ ꯇ꯭ꯋꯤꯁꯗꯦꯗ ꯑꯗꯨꯝ ꯄꯨꯔꯛꯀꯦ ꯍꯥꯏꯅ ꯂꯩꯕꯅꯦ ꯑꯁ ꯍꯧꯖꯤꯛ ꯀꯥꯟꯁꯦ ꯃꯃꯜ ꯀꯥꯈ꯭ꯔꯦꯅꯦ ꯍꯥꯏꯕꯗꯤ ꯑꯥ ꯂꯦꯟ ꯏꯁꯂꯥꯏꯗ ꯗꯤꯃꯥꯄꯨꯔꯗ ꯂꯦꯟ ꯏꯁꯂꯥꯏꯗ ꯂꯩꯕꯒꯤꯀꯣ ꯑꯅꯧꯕ ꯄ꯭ꯔꯗꯛꯇꯤ ꯄꯨꯔꯛ ꯑꯅꯧꯕ ꯄꯣꯠꯇꯤ ꯄꯨꯔꯛꯇꯕ ꯑꯗꯨꯒ ꯑꯁꯤ ꯑꯩꯈꯣꯏꯒꯤ ꯒꯣꯗꯥꯎꯟꯗ ꯂꯩꯕꯗꯣ ꯑꯗꯨꯗꯨꯅ ꯑꯗꯨꯝ ꯌꯨꯁ ꯇꯧꯕ ꯑꯗꯨꯒꯤꯗꯃꯛꯇ ꯃꯃꯜꯗꯤ ꯌꯥꯝ ꯀꯥꯈ꯭ꯔꯦ ꯋꯥꯟ ꯊꯥꯎꯖꯟ ꯐꯥꯏꯕ ꯍꯟꯗ꯭ꯔꯦꯗ ꯁꯤꯂꯤꯟꯗꯔ ꯑꯃꯗ ꯍꯣꯏ ꯑꯗꯨ ꯅꯣꯏ ꯅꯣꯏꯒꯤ ꯀꯣꯂꯣꯅꯤꯁꯦ ꯃꯤ ꯀꯌꯥꯒꯨꯝꯕꯗꯤ ꯄꯥꯝꯕ꯭ꯔꯥꯀꯣ ꯒ꯭ꯌꯥꯇꯣ ꯍꯣꯏ ꯅꯠꯇ꯭ꯔꯗꯤ ꯑꯩꯗꯣ ꯑꯃ ꯑꯅꯤꯅꯗꯤ ꯂꯥꯛꯄ ꯌꯥꯗꯦꯕꯀꯣ

ꯀꯣ ꯑꯗꯨꯒ ꯑꯗꯨ ꯊꯥꯕꯤꯔꯣ ꯑꯗꯨꯒ ꯑꯗꯨꯝ ꯒ꯭ꯌꯥꯁ ꯀꯥꯔꯗ ꯂꯩꯇꯕꯗꯣ ꯑꯗꯨ ꯈꯣꯏꯗꯣ ꯑꯗꯨꯝ ꯕ꯭ꯂꯦꯛꯅꯁꯨ ꯂꯧꯕ ꯌꯥꯒꯅꯤ ꯑꯗꯨꯕꯨ ꯀꯥꯔꯗ ꯋꯥꯟ ꯊꯥꯎꯖꯟ ꯑꯩꯠ ꯍꯟꯗ꯭ꯔꯦꯗꯇ ꯌꯣꯟꯕꯅꯤ ꯕ꯭ꯂꯦꯛꯇꯤ ꯅꯪꯁꯨ ꯂꯧꯒꯦ ꯍꯥꯏꯕ꯭ꯔꯥ ꯕ꯭ꯂꯦꯛꯀꯤꯗꯣ ꯅꯠꯇ꯭ꯔꯒ ꯎꯝ ꯎꯝ ꯑꯁ ꯅꯪꯁꯨ ꯑꯗꯨꯗꯤ ꯀꯥꯔꯗꯇꯨ ꯊꯨꯅ ꯁꯦꯝꯂꯣꯅꯦ ꯅꯠꯇ꯭ꯔꯗꯤ ꯌꯥꯝ ꯌꯥꯝ ꯄ꯭ꯔꯣꯐꯤꯠ ꯌꯥꯝ ꯌꯥꯝ ꯂꯣꯁ ꯆꯠꯂꯦꯕ ꯅꯣꯏꯕꯨꯁꯨꯀꯣ ꯕ꯭ꯂꯦꯛꯅ ꯂꯧꯕꯗꯨꯗꯤ ꯑꯗꯨꯒꯤꯗꯃꯛꯇ ꯑꯗꯨꯝ ꯈꯔ ꯊꯨꯅ ꯅꯪꯁꯨ ꯑꯅꯧꯕ ꯑꯩꯈꯣꯏꯗ ꯑꯗꯨꯝ ꯂꯥꯛꯑꯣ ꯑꯗꯨꯒ ꯅꯣꯡꯃ ꯑꯃ ꯑꯃꯨꯔꯛ ꯂꯥꯛꯑꯣ ꯑꯗꯨꯒ ꯑꯩꯈꯣꯏꯅ ꯁꯦꯝꯕꯤꯒꯅꯤ ꯅꯪꯒꯤ ꯑꯥꯗꯥꯔ ꯀꯥꯔꯗꯅꯦ ꯄꯥꯟ ꯀꯥꯔꯗ ꯑꯗꯨꯒ ꯄꯥꯁꯄꯣꯔꯠ ꯑꯃ ꯀꯣ ꯑꯗꯨꯗꯣ ꯄꯥꯏꯔꯣ ꯑꯗꯨꯒ ꯄꯩꯁꯥꯅ ꯂꯤꯁꯤꯡ ꯑꯅꯤ ꯄꯥꯏꯔꯣ ꯑꯗꯨ ꯑꯗꯨ ꯑꯣꯏꯔꯗꯤ ꯑꯗꯨꯝ ꯀꯥꯔꯗꯇꯣ ꯁꯦꯝꯕꯤꯕ ꯌꯥꯔꯅꯤ ꯑꯗꯨꯗꯤ ꯑꯗꯨꯃ ꯇ꯭ꯋꯤꯁꯗꯦꯗ ꯑꯗꯨꯝ ꯄꯨꯔꯛꯄꯤꯕ ꯄꯨꯔꯛꯄꯤꯔꯒꯦꯀꯣ ꯑꯌꯨꯛ ꯑꯌꯨꯛ ꯄꯨꯡ ꯅꯥꯏꯟꯒꯨꯝꯕ ꯑꯉꯥꯡꯁꯤꯡ ꯁ꯭ꯀꯨꯜ ꯀꯥꯈ꯭ꯔꯕ ꯃꯇꯨꯡꯗꯀꯣ ꯗꯤ ꯑꯥꯏꯅ ꯄꯨꯔꯛꯀꯅꯤ ꯑꯗꯨꯒ ꯃꯣꯏꯒꯤ ꯑꯗꯨꯝ ꯅꯨꯡꯇꯤꯒꯤ ꯄꯨꯔꯛꯄ ꯃꯐꯝꯗꯨꯗ ꯑꯗꯨꯝ ꯃꯤ ꯂꯣꯏꯅꯃꯛ ꯁꯤꯂꯤꯟꯗꯔ ꯄꯨꯔꯛꯂꯒ ꯉꯥꯏꯔꯝꯃꯨꯀꯣ ꯁꯦ ꯑꯗꯨꯗꯤ ꯌꯥꯝ ꯅꯨꯡꯉꯥꯏꯔꯦ